ꯍꯜꯂꯣ

ꯀꯩꯅꯣ ꯇꯧꯕꯅꯦ ꯑꯩꯁꯦ ꯃꯣꯔꯦꯁꯦ ꯑꯩ ꯍꯟꯗꯛꯁꯦ ꯚꯤꯖꯤꯠ ꯇꯧꯅꯤꯡꯕ ꯑꯗꯨꯗ ꯁꯤꯔ ꯍꯣꯏꯒꯤꯁꯦ ꯀꯃꯥꯏꯅ ꯀꯔꯝ ꯀꯥꯟꯗꯅ ꯍꯦꯟꯅ ꯂꯥꯛꯄ ꯅꯨꯡꯉꯥꯏꯒꯅꯤ ꯑꯗꯒꯤ ꯂꯩꯐꯝꯅ ꯀꯃꯥꯏꯅ ꯇꯧꯕ ꯑꯗꯒꯤ ꯀꯩ ꯍꯥꯏꯅꯤ ꯑꯩꯈꯣꯏ ꯀꯣꯏꯐꯝ ꯁꯤꯅ ꯀꯔꯝ ꯀꯔꯝꯕ ꯂꯩꯔꯤꯅꯣ ꯍꯥꯏꯕꯒꯤ ꯄꯣꯠꯇꯣ ꯈꯤꯇꯪ ꯇꯥꯛꯄꯤꯕ ꯌꯥꯒꯗ꯭ꯔꯥ

ꯑꯥ ꯑꯥ ꯌꯥꯏꯌꯦ ꯌꯥꯏꯌꯦ ꯁꯣꯝ ꯑꯥ ꯁꯣꯝꯅꯁꯨ ꯑꯗꯨꯝ ꯈꯨꯗꯣꯡ ꯆꯥꯕꯗꯣ ꯈꯨꯗꯛꯇ ꯂꯩꯕ ꯑꯣꯏꯔꯗꯤꯀꯣ ꯑꯗꯨꯝ ꯍꯥꯏꯕꯤꯔꯛꯑꯣꯅꯦ ꯑꯥ ꯊꯥꯡꯀꯤꯌꯨ ꯊꯥꯡꯀꯤꯌꯨ ꯑꯥ ꯑꯥ